ꯑꯩꯈꯣꯏꯅ ꯂꯩꯔꯤꯕ ꯃꯐꯝꯁꯤꯒꯤ ꯑꯣꯏꯅꯗꯤ ꯏꯟꯇꯔꯇꯦꯟꯃꯦꯟꯒꯤ ꯀꯩꯅꯣꯁꯦ ꯁꯦꯇꯤꯁꯐꯥꯏꯠ ꯑꯣꯏꯗꯦ ꯃꯔꯝꯗꯤ ꯍꯧꯖꯤꯛꯀꯤ ꯃꯇꯝꯁꯦ ꯌꯥꯝꯅ ꯆꯥꯎꯈꯠꯄ ꯃꯇꯝ ꯑꯣꯏꯕꯅꯤꯅ ꯑꯩꯈꯣꯏꯅ ꯂꯩꯔꯤꯕ ꯃꯐꯝꯁꯤꯗ ꯃꯐꯝꯁꯤꯒꯤ ꯑꯣꯏꯅꯗꯤ ꯑꯩꯈꯣꯏꯅ ꯐꯤꯂꯝ ꯃꯛꯇ ꯌꯦꯡꯉꯕꯁꯨ ꯑꯗꯒꯤ ꯑꯩꯈꯣꯏꯅ ꯀꯟꯁꯔ꯭ꯇꯀꯨꯝꯕ ꯁꯤꯜꯂꯒꯁꯨ ꯃꯐꯝꯁꯦ ꯌꯥꯝꯅ ꯅꯨꯡꯉꯥꯏꯕꯗꯤ ꯑꯣꯏꯗꯦ ꯂꯩꯕꯗꯤ ꯂꯩ ꯕꯣꯠ ꯂꯩ ꯑꯗꯒꯤ ꯐꯤꯂꯝ ꯀꯥꯞꯐꯝ ꯁꯤꯅꯤꯃꯥ ꯍꯣꯜ ꯎꯁꯥ ꯁꯤꯅꯤꯃꯥ ꯑꯗꯒꯤ ꯑꯦꯝ ꯑꯦꯁ ꯗꯤ ꯑꯦꯐ ꯑꯁꯤꯒꯨꯝꯕ ꯈꯔꯗꯤ ꯂꯩ ꯑꯗꯨꯕꯨ ꯂꯩꯔꯤꯕ ꯏꯟꯇꯔꯇꯦꯟ ꯇꯧꯐꯝ ꯃꯐꯝꯁꯦ ꯁꯦꯇꯤꯁꯐꯥꯏꯠꯇꯤ ꯑꯣꯏꯗꯦ ꯂꯩꯔꯤꯕ ꯍꯥꯏꯗꯤ ꯑꯩꯈꯣꯏꯒꯤ ꯏꯟꯇꯔꯇꯦꯟ ꯇꯧꯐꯝ ꯃꯐꯝꯁꯦ ꯑꯩꯈꯣꯏ ꯏꯝꯐꯥꯜ ꯑꯦꯔꯤꯌꯥꯗ ꯑꯃ ꯑꯅꯤꯈꯛ ꯂꯩꯕ ꯅꯠꯇꯅ ꯍꯥꯏꯗꯒꯤꯕ ꯊꯧꯕꯥꯜ ꯌꯥꯏꯔꯤꯄꯣꯛ ꯑꯟꯗ꯭ꯔꯣ ꯁꯤꯒꯨꯝꯕ ꯃꯐꯝꯁꯤꯡꯗꯗꯤ ꯃꯐꯝꯁꯤꯡꯒꯤ ꯑꯣꯏꯅꯗꯤ ꯂꯩꯇꯦ ꯑꯩꯈꯣꯏꯅ ꯀꯩꯒꯨꯝꯕ ꯏꯟꯇꯔꯇꯦꯟ ꯇꯧꯅꯤꯡꯉꯒꯁꯨ ꯑꯩꯈꯣꯏꯒꯤ ꯂꯩꯔꯤꯕ ꯂꯩꯀꯥꯏꯒꯤ ꯐꯤꯜꯒꯨꯝꯕ ꯀꯩꯒꯨꯝꯕ ꯑꯗꯨꯝꯕ ꯃꯐꯝ ꯈꯔꯗ ꯅꯠꯇꯅ ꯅꯨꯡꯉꯥꯏꯕꯁꯦ ꯑꯣꯏꯗꯦ ꯑꯗꯨꯅ ꯍꯥꯏꯔꯤꯕ ꯃꯐꯝꯁꯤꯡꯁꯤꯗꯁꯨ ꯑꯩꯈꯣꯏꯅ ꯑꯁꯤꯒꯨꯝꯕ ꯆꯥꯎꯈꯠꯄꯒꯤ ꯃꯃꯤꯁꯦ ꯇꯥꯍꯟꯅꯤꯡꯉꯤ ꯂꯣꯏꯅꯅ ꯃꯇꯝꯁꯤꯒ ꯆꯨꯅꯕ ꯆꯥꯅꯕ ꯃꯑꯣꯡꯗ ꯊ꯭ꯔꯤ ꯗꯤ ꯍꯣꯜ ꯁꯤꯅꯤꯃꯥ ꯍꯣꯜꯁꯦ ꯂꯩꯍꯟꯅꯤꯡꯏ ꯑꯩꯈꯣꯏꯅ ꯂꯩꯔꯤꯕ ꯃꯐꯝꯁꯤꯒꯤ ꯑꯣꯏꯅꯗꯤ ꯑꯗꯨꯒꯨꯝꯕ ꯁꯤꯅꯤꯃꯥ ꯍꯣꯜꯁꯤꯡ ꯑꯗꯨꯁꯨ ꯂꯩꯇꯦ ꯑꯗꯨꯅ ꯏꯟꯈꯠꯂꯛꯂꯤꯕ ꯑꯉꯥꯡꯁꯤꯡ ꯑꯃꯗꯤ ꯃꯇꯝꯁꯤꯗ ꯍꯤꯡꯅꯤꯡꯉꯤꯕ ꯂꯥꯏꯐ ꯁ꯭ꯇꯥꯏꯜꯁꯤꯒꯤ ꯃꯇꯨꯡ ꯏꯟꯅ ꯏꯟꯇꯔꯇꯦꯟ ꯇꯧꯕꯁꯦ ꯁꯦꯇꯤꯁꯐꯥꯏꯠ ꯑꯣꯏꯗꯦ ꯃꯔꯝ ꯑꯗꯨꯅ ꯂꯩꯔꯤꯕ ꯃꯇꯝꯁꯤꯒ ꯆꯨꯅ ꯆꯥꯟꯅꯕ ꯃꯑꯣꯡꯗ ꯁꯤꯅꯤꯃꯥ ꯍꯣꯜꯁꯤꯡ ꯑꯗꯒꯤ ꯏꯟꯇꯔꯇꯦꯟ ꯇꯧꯐꯝ ꯑꯉꯥꯡꯁꯤꯡꯒꯤ ꯑꯣꯏꯔꯒꯁꯨ ꯑꯍꯟꯒꯤ ꯑꯣꯏꯔꯒꯁꯨ ꯃꯤꯌꯥꯏ ꯆꯜꯂꯕ ꯃꯤꯑꯣꯏꯁꯤꯡꯒꯤ ꯄꯨꯝꯅꯃꯛꯀꯤ ꯑꯣꯏꯔꯒ ꯑꯗꯨꯝ ꯑꯁꯤꯒꯨꯝꯕ ꯃꯐꯝꯁꯤꯡ ꯈꯔ ꯂꯩꯍꯟꯅꯤꯡꯕꯒꯤ ꯑꯄꯥꯝꯕ ꯐꯥꯎꯏ